ꯑꯩꯒꯤ ꯃꯥꯏꯁꯦ ꯑꯩ ꯇꯤꯅꯦꯖ ꯑꯦꯖ ꯑꯣꯏꯔꯛꯄ ꯃꯇꯝꯗ ꯃꯥꯏꯁꯦ ꯌꯥꯝ ꯄꯤꯝꯄꯜꯁ ꯂꯩꯔꯝꯃꯦ ꯃꯥꯏꯁꯦ ꯃꯣꯠꯂꯝꯃꯦ ꯑꯗꯨꯒ ꯒ꯭ꯂꯣ ꯒ꯭ꯂꯣꯅꯦꯁ ꯑꯣꯐ ꯁ꯭ꯀꯤꯟꯁꯦ ꯀꯔꯤꯁꯨ ꯂꯩꯔꯝꯗꯦ ꯑꯗꯨꯕꯨ ꯑꯩꯅ ꯆꯥꯎꯔꯛꯑꯒ ꯅꯥꯏꯟꯇꯤꯟ ꯏꯌꯔꯁ ꯌꯧꯔꯛꯄ ꯃꯇꯝꯗ ꯐꯥꯔꯃꯥꯁꯤꯗ ꯁ꯭ꯀꯤꯟ ꯀꯦꯌꯥꯔ ꯇꯧꯕ ꯆꯠꯄ ꯃꯇꯝꯗꯁꯨ ꯑꯩꯒꯤ ꯁ꯭ꯀꯤꯟꯁꯦ ꯀꯔꯤꯁꯨ ꯆꯦꯟꯖꯦꯁ ꯂꯩꯇꯦ ꯑꯗꯨꯕꯨ ꯑꯩꯅ ꯀꯣꯔꯤꯌꯥꯟꯒꯤ ꯁ꯭ꯀꯤꯟ ꯄ꯭ꯔꯗꯛ ꯇꯩꯔꯛꯄ ꯃꯇꯝꯗ ꯑꯩꯉꯣꯟꯗ ꯌꯥꯝ ꯑꯍꯣꯡꯕꯁꯦ ꯄꯨꯔꯛꯑꯦ ꯑꯩꯗꯤ ꯀꯣꯔꯤꯌꯥꯟ ꯁ꯭ꯀꯤꯟ ꯀꯦꯌꯥꯔ ꯄ꯭ꯔꯗꯛꯁꯦ ꯌꯥꯝ ꯄꯣꯖꯤꯇꯤꯐ ꯔꯦꯁꯄꯣꯟꯁ ꯂꯩꯕ ꯑꯣꯏꯌꯦ ꯍꯥꯏꯅ ꯑꯩꯗꯤ ꯈꯜꯂꯦ ꯀꯔꯤꯒꯤꯔꯥ ꯍꯥꯏꯕ ꯃꯇꯝꯗ ꯃꯈꯣꯏꯁꯦ ꯇꯥꯡꯕꯁꯨ ꯇꯥꯡꯉꯦ ꯑꯗꯨꯒ ꯀꯣꯔꯤꯌꯥꯟꯁꯦ ꯁ꯭ꯀꯤꯟ ꯈ꯭ꯋꯥꯏꯗꯒꯤ ꯐꯖꯕꯒꯤꯗ ꯄ꯭ꯔꯤꯊꯤꯕꯤꯗꯁꯨ ꯌꯥꯝ ꯐꯥꯎꯕ ꯀꯣꯔꯤꯌꯥꯟꯒꯤ ꯁ꯭ꯀꯤꯟ ꯄ꯭ꯔꯗꯛꯅꯦꯕ ꯀꯣꯔꯤꯌꯥꯟꯈꯣꯏꯁꯦ ꯑꯗꯨꯅ ꯃꯈꯣꯏꯗꯤ ꯁ꯭ꯀꯤꯟꯒꯤ ꯄ꯭ꯔꯗꯛꯁꯦ ꯁꯦꯝꯒꯅꯤ ꯍꯥꯏꯔꯒꯗꯤ ꯌꯥꯝ ꯃꯔꯨ ꯑꯣꯏꯅ ꯃꯈꯣꯏꯁꯦ ꯗꯣꯛꯇꯔꯁꯤꯡꯅ ꯏꯁꯇꯗꯤ ꯇꯧꯔꯒ ꯐꯖꯅ ꯁꯦꯝꯗꯣꯛꯑꯦ ꯀꯦꯃꯤꯀꯦꯜ ꯑꯁꯤꯁꯤꯅ ꯃꯥꯏ ꯀꯦꯃꯤꯀꯦꯜ ꯑꯣꯏꯌꯦ ꯃꯥꯏꯒꯤꯗꯗꯤ ꯑꯁꯤꯁꯤꯅ ꯑꯣꯏꯌꯦ ꯍꯥꯏꯅ ꯑꯁꯤꯁꯤꯅ ꯐꯒꯅꯤ ꯍꯥꯏꯅ ꯃꯈꯣꯏꯁꯦ ꯀꯨꯞꯅ ꯏꯁꯇꯗꯤ ꯇꯧꯔꯒ ꯁ꯭ꯀꯤꯟ ꯀꯦꯌꯥꯔ ꯄ꯭ꯔꯗꯛꯁꯦ ꯁꯦꯝꯗꯣꯛꯄꯅꯦ ꯑꯗꯨꯅ ꯑꯩꯅ ꯑꯗꯨ ꯄꯥꯏꯕ ꯃꯇꯝꯗ ꯇꯥꯡꯕꯁꯨ ꯌꯥꯝ ꯇꯥꯡꯉꯦ ꯇꯥꯡꯕ ꯑꯣꯏꯔꯒꯁꯨ ꯑꯩꯈꯣꯏꯒꯤ ꯁ꯭ꯀꯤꯟꯗ ꯌꯥꯝ ꯆꯨꯅꯕ ꯑꯩꯈꯣꯏꯒꯤ ꯁ꯭ꯀꯤꯟꯗ ꯆꯦꯟꯖꯦꯁ ꯄꯨꯔꯛꯄ ꯍꯥꯏꯕꯁꯦ ꯁ꯭ꯀꯤꯟꯗ ꯑꯩꯈꯣꯏꯅ ꯆꯦꯟꯖꯦꯁ ꯄꯨꯔꯛꯂꯒ ꯒ꯭ꯂꯣꯅꯦꯁ ꯂꯩꯍꯟꯕ ꯍꯥꯏꯕꯁꯦ ꯑꯩꯈꯣꯏꯒꯤ ꯄꯨꯟꯁꯤꯒꯤ ꯆꯠꯄ ꯃꯇꯝꯗ ꯑꯩꯈꯣꯏꯁꯨ ꯀꯟꯐꯤꯗꯦꯟꯁ ꯂꯩꯍꯜꯂꯦꯀꯣ ꯑꯗꯨꯅ ꯑꯗꯨꯛꯀꯤ ꯃꯇꯤꯛ ꯅꯨꯡꯉꯥꯏꯌꯦ ꯑꯗꯨꯛꯀꯤ ꯃꯇꯤꯛ ꯍꯔꯥꯎꯋꯦ ꯍꯥꯏꯕ ꯇꯥꯔꯦ ꯑꯗꯨꯒꯤ ꯁ꯭ꯀꯤꯟ ꯀꯦꯌꯥꯔ ꯄ꯭ꯔꯗꯛ ꯑꯩꯅ ꯐꯪꯕ ꯉꯝꯕꯁꯦ ꯑꯗꯨꯒ ꯑꯩꯅ ꯀꯔꯤ ꯁ꯭ꯀꯤꯟ ꯀꯦꯌꯥꯔ ꯄ꯭ꯔꯗꯛ ꯄꯥꯏꯕ꯭ꯔꯥ ꯍꯥꯏꯔꯗꯤ ꯖꯣꯁꯤꯌꯥꯟ ꯍꯥꯏꯅ ꯂꯩꯕ ꯀꯣꯁꯃꯦꯇꯤꯛ ꯀꯣ ꯀꯣꯔꯤꯌꯥꯟꯒꯤ ꯁ꯭ꯀꯤꯟ ꯄ꯭ꯔꯗꯛꯁꯦ ꯑꯩꯅ ꯅꯦꯠꯇ ꯌꯦꯡꯕ ꯃꯇꯝꯗ ꯏꯁꯇꯗꯤ ꯇꯧꯔꯒ ꯑꯩꯅ ꯐꯖꯅ ꯊꯤꯗꯣꯛꯈꯤꯕꯅꯦ ꯑꯗꯨꯒ ꯀꯔꯤꯒꯤꯗꯃꯛꯇ ꯑꯩꯅ ꯀꯣꯔꯤꯌꯥꯟꯒꯤ ꯈꯟꯕ꯭ꯔꯥ ꯍꯥꯏꯔꯒꯗꯤ ꯃꯈꯣꯏꯁꯦ ꯇꯥꯏꯕꯪ ꯃꯤꯒꯤ ꯄꯨꯟꯁꯤꯗ ꯐꯖꯅ ꯍꯤꯡꯍꯟꯒꯅꯤ ꯍꯥꯏꯕ ꯇꯥꯔꯒꯗꯤ ꯃꯈꯣꯏꯁꯦ ꯌꯥꯝ ꯀꯨꯞꯅ ꯊꯤꯖꯤꯜꯂꯦ ꯑꯗꯨꯒ ꯀꯨꯁꯤ ꯔꯥꯁꯤ ꯇꯧꯕꯈꯣꯏꯁꯨ ꯑꯣꯏꯗꯦ ꯍꯥꯏꯕꯗꯤ ꯌꯥꯝ ꯑꯁꯤ ꯇꯧꯔꯒꯗꯤ ꯑꯩꯈꯣꯏꯒꯤ ꯃꯥꯏꯁꯦ ꯁꯣꯛꯀꯅꯤꯀꯣ ꯑꯁꯤ ꯇꯧꯔꯒꯗꯤ ꯃꯥꯏꯁꯦ ꯌꯥꯔꯔꯣꯏꯀꯣ ꯍꯥꯏꯅ ꯃꯈꯣꯏꯗꯤ ꯐꯖꯅ ꯏꯁꯇꯗꯤ ꯇꯧꯔꯒ ꯁꯦꯝꯕ ꯄꯣꯠꯁꯛ ꯑꯣꯏꯕꯅꯤꯅ ꯑꯩꯈꯣꯏꯅ ꯇꯩꯕ ꯃꯇꯝꯗꯁꯨ ꯌꯥꯝ ꯐꯖꯅ ꯑꯩꯈꯣꯏꯕꯨ ꯄꯤꯕꯤꯑꯕ ꯒ꯭ꯂꯣꯅꯦꯁ ꯁ꯭ꯀꯤꯟ ꯄꯤꯕꯤꯕ ꯍꯥꯏꯕꯁꯦ ꯂꯥꯏꯛ ꯇꯔꯥꯏ ꯇꯔꯥꯏꯕꯗꯤ ꯅꯠꯇꯦ ꯑꯗꯨꯒ ꯃꯈꯣꯏꯒꯤꯁꯦ ꯌꯥꯝ ꯐꯕꯅꯤꯅ ꯑꯩꯗꯤ ꯑꯗꯨꯝ ꯁꯤꯗ꯭ꯔꯤꯐꯥꯎꯕ ꯑꯩꯗꯤ ꯑꯗꯨꯒꯤ ꯀꯣꯔꯤꯌꯥꯟꯒꯤ ꯁ꯭ꯀꯤꯟ ꯀꯦꯌꯥꯔ ꯄ꯭ꯔꯗꯛꯁꯦ ꯑꯩꯗꯤ ꯄꯥꯏꯒꯅꯤ ꯍꯥꯏꯅ ꯑꯩꯗꯤ ꯈꯜꯂꯦ ꯑꯗꯨꯗꯨꯒꯤ ꯃꯈꯣꯏꯕꯨꯁꯨ ꯅꯦꯠꯇ ꯑꯩꯅ ꯏꯟꯇꯔꯅꯦꯠꯇ ꯑꯩꯅ ꯑꯣꯗꯔ ꯇꯧꯕ ꯃꯇꯝꯗ ꯑꯩꯕꯨꯁꯨ ꯌꯥꯝ ꯄꯛꯆꯕꯅꯤꯅ ꯑꯩꯅꯁꯨ ꯌꯥꯝ ꯀꯃꯦꯟ ꯐꯤꯠꯕꯦꯛꯁꯨ ꯄꯤꯕꯤꯈ꯭ꯔꯕꯅꯦ ꯑꯗꯨꯒꯤ ꯁ꯭ꯀꯤꯟ ꯀꯦꯌꯥꯔ ꯄ꯭ꯔꯗꯛꯁꯦ ꯑꯩꯗꯤ ꯌꯥꯝ ꯄꯥꯝꯃꯦ